ꯑꯩꯒꯤ ꯃꯐꯝ ꯔꯥꯖ꯭ꯌꯥ ꯑꯃꯁꯨꯡ ꯑꯁꯤꯗ ꯁꯍꯔꯁꯤꯡꯒꯤ ꯍꯦꯟꯅ ꯐꯪꯕ ꯍꯥꯏꯔꯒꯅ ꯑꯩꯈꯣꯏꯒꯤ ꯂꯝꯁꯤꯗ ꯁꯍꯔꯁꯤꯗ ꯆꯥꯎꯈꯠꯄ ꯍꯥꯏꯔꯒꯅ ꯑꯩꯈꯣꯏꯒꯤ ꯁꯍꯔꯁꯤꯗ ꯈꯨꯡꯒꯪꯗꯁꯨ ꯐꯪꯂꯤꯕ ꯄꯣꯠꯆꯪꯁꯤꯡꯁꯤꯗꯤ ꯍꯥꯏꯔꯗꯤ ꯑꯩꯈꯣꯏ ꯃꯣꯕꯥꯏꯜ ꯐꯪꯏ ꯂꯦꯞꯇꯣꯞ ꯀꯝꯄ꯭ꯌꯨꯇꯔ ꯏꯟꯇꯔꯅꯦꯠ ꯑꯣꯏꯕꯁꯤꯡ ꯐꯪꯏ ꯑꯗꯨꯒ ꯑꯩꯈꯣꯏ ꯁꯍꯔꯗꯗꯤ ꯌꯥꯝꯅ ꯆꯥꯎꯈꯠꯄ ꯍꯥꯏꯔꯒꯅ ꯁꯍꯔꯗ ꯐꯪꯕ ꯄꯣꯠꯆꯩꯁꯤꯡꯁꯦ ꯈꯨꯡꯒꯪꯗ ꯌꯥꯝꯅ ꯐꯪꯕ ꯋꯥꯏ ꯑꯗꯨꯒ ꯚꯤꯂꯦꯖꯇ ꯚꯤꯂꯦꯖꯅ ꯁꯍꯔꯗ ꯍꯣꯡꯕ ꯃꯔꯝꯗꯤ ꯏꯖꯨꯀꯦꯁꯅꯦꯜ ꯀꯣꯂꯦꯖ ꯑꯩꯈꯣꯏꯒꯤ ꯁ꯭ꯀꯨꯜꯗ ꯌꯨꯅꯤꯚꯔꯁꯤꯇꯤ ꯂꯥꯡ ꯌꯥꯝꯅ ꯌꯥꯝꯃꯤ ꯚꯤꯂꯦꯖꯇꯅ ꯌꯥꯝꯅ ꯂꯤꯛꯅ ꯂꯩꯕꯁꯨ ꯑꯣꯏ ꯑꯗꯨꯒ ꯁꯍꯔꯗꯅ ꯑꯩꯈꯣꯏꯒꯤ ꯌꯥꯝꯅꯁꯨ ꯂꯩ ꯑꯗꯨꯒ ꯁꯍꯔꯗ ꯖꯣꯕ ꯐꯪꯕꯁꯨ ꯌꯥꯝꯅ ꯅꯨꯡꯉꯥꯏ ꯁꯍꯔꯗ ꯖꯣꯕꯁꯨ ꯌꯥꯝꯅ ꯐꯪꯏ ꯈꯨꯡꯒꯪꯗ ꯑꯃ ꯑꯅꯤ ꯈꯛꯇ ꯐꯪꯕ ꯑꯣꯏꯔꯒꯁꯨ ꯁꯍꯔꯗꯗꯤ ꯌꯥꯝꯅ ꯃꯔꯥꯡ ꯀꯥꯏꯅ ꯐꯪꯏ ꯇ꯭ꯔꯥꯟꯁꯄꯣꯔꯇꯦꯁꯟꯁꯨ ꯌꯥꯝꯅ ꯁꯍꯔꯗ ꯅꯨꯡꯉꯥꯏ ꯁꯍꯔꯗꯗꯤ ꯌꯥꯝꯅ ꯇ꯭ꯔꯥꯟꯁꯄꯣꯔꯇꯦꯁꯟꯁꯨ ꯂꯩ ꯑꯩꯈꯣꯏꯒꯤ ꯃꯊꯛꯀꯤ ꯏꯌꯔꯋꯦꯁ ꯍꯥꯏꯔꯒꯁꯨ ꯃꯈꯥꯒꯤ ꯂꯝꯕꯤꯒꯤꯁꯨ ꯌꯥꯝꯅ ꯅꯨꯡꯉꯥꯏ ꯑꯩꯈꯣꯏꯒꯤ ꯈꯨꯡꯒꯪꯗꯗꯤ ꯌꯥꯝꯅ ꯐꯪꯕꯗꯣ ꯑꯣꯏꯗꯦ ꯑꯗꯨꯒ ꯑꯇꯩ ꯑꯇꯩ ꯐꯦꯁꯤꯂꯤꯇꯤ ꯀꯌꯥ ꯑꯃꯁꯨ ꯁꯍꯔꯗ ꯌꯥꯝꯅ ꯐꯪꯕ ꯅꯨꯡꯉꯥꯏ ꯁꯍꯔꯒꯤ ꯑꯩꯈꯣꯏꯒꯤ ꯚꯤꯂꯦꯖꯇꯗꯤ ꯌꯥꯝꯅ ꯃꯔꯥꯡ ꯀꯥꯏꯕꯁꯨ ꯑꯣꯏꯗꯦ ꯄꯣꯠꯁꯨ ꯌꯥꯝꯅ ꯐꯪꯕꯁꯨ ꯑꯣꯏꯗꯦ ꯁꯍꯔꯗꯗꯤ ꯃꯥꯒꯤ ꯑꯇꯩ ꯑꯇꯩ ꯐꯦꯁꯤꯂꯤꯇꯤ ꯀꯌꯥ ꯑꯃꯁꯨ ꯐꯪꯏ ꯑꯗꯨꯒ ꯃꯥꯒꯤ ꯇ꯭ꯔꯥꯟꯁꯄꯣꯔꯇꯦꯁꯟ ꯏꯟꯇꯔꯅꯦꯠꯅ ꯂꯥꯡ ꯑꯗꯨ ꯑꯇꯣꯞꯄ ꯄꯣꯠ ꯆꯩ ꯀꯌꯥ ꯑꯃꯁꯨ ꯃꯌꯥꯝ ꯃꯔꯥꯡ ꯀꯥꯏꯅ ꯐꯪꯕ ꯑꯣꯏ